ꯑꯩꯈꯣꯏꯒꯤ ꯍꯤꯟꯗꯨ ꯂꯥꯏꯅꯤꯡ ꯑꯁꯤꯅ ꯑꯩꯈꯣꯏꯒꯤ ꯅꯨꯡꯇꯤ ꯅꯨꯃꯤꯠ ꯈꯨꯗꯤꯡꯗ ꯑꯩꯈꯣꯏꯗ ꯄꯨꯟꯁꯤꯗ ꯄꯤꯔꯤꯕ ꯀꯥꯟꯅꯕꯁꯦ ꯑꯩꯈꯣꯏ ꯇꯁꯦꯡꯅ ꯍꯥꯏꯔꯒꯗꯤ ꯌꯥꯝꯅ ꯂꯩ ꯑꯩꯈꯣꯏꯗ ꯇꯁꯦꯡꯅ ꯍꯥꯏꯔꯒꯗꯤ ꯏꯁꯣꯔ ꯍꯥꯏꯕꯁꯤꯗꯤ ꯆꯞ ꯃꯥꯟꯅꯩ ꯑꯗꯨꯅ ꯏꯁꯣꯔ ꯑꯁꯤ ꯑꯩꯈꯣꯏꯅ ꯈꯣꯏꯔꯝꯖꯕ ꯑꯗꯒꯤ ꯏꯁꯥꯗ ꯑꯩꯈꯣꯏꯒꯤ ꯇꯔꯨ ꯇꯅꯥꯟꯕ ꯑꯗꯨꯗꯒꯤꯗꯤ ꯑꯩꯈꯨꯏꯅ ꯍꯥꯞ ꯑꯩꯈꯣꯏꯒꯤ ꯋꯤꯛ ꯑꯃꯒꯤ ꯃꯅꯨꯡꯗ ꯑꯩꯈꯣꯏꯅ ꯑꯦꯠꯂꯤꯁ ꯇꯦꯝꯄꯜ ꯑꯃꯗ ꯆꯠꯂꯒ ꯑꯩꯈꯣꯏꯅ ꯋꯔꯁꯤꯞ ꯇꯧꯕ ꯑꯗꯨꯒ ꯍꯥꯏꯔꯤꯕ ꯋꯔꯁꯤꯞ ꯑꯁꯤꯅ ꯑꯩꯈꯣꯏꯒꯤ ꯇꯨꯡꯗ ꯊꯣꯛꯂꯛꯀꯗꯕ ꯑꯩꯈꯣꯏꯒꯤ ꯁꯨꯝ ꯄ꯭ꯔꯣꯕ꯭ꯂꯦꯝ ꯑꯣꯔ ꯗꯁꯥꯅꯆꯤꯡꯕꯁꯤꯡꯗ ꯑꯩꯈꯣꯏꯅ ꯉꯥꯛꯊꯣꯛꯆꯅꯕ ꯑꯩꯈꯣꯏꯅ ꯏꯁꯣꯔ ꯊꯥꯖꯕ ꯑꯃ ꯍꯥꯏꯕꯗꯤ ꯏꯁꯣꯔꯗ ꯑꯩꯈꯣꯏꯅ ꯅꯨꯡꯁꯤꯖꯕ ꯏꯁꯣꯔꯒꯤ ꯚꯛꯇꯤ ꯍꯥꯏꯕꯗꯨ ꯌꯥꯝ ꯃꯔꯨꯑꯣꯏꯅ ꯑꯩꯈꯣꯏꯅ ꯆꯠꯆꯕꯅ ꯍꯥꯏꯔꯤꯕ ꯂꯥꯏꯅꯤꯡ ꯑꯁꯤꯅ ꯃꯁꯤꯅ ꯑꯩꯈꯣꯏꯗ ꯄꯤꯕ ꯀꯥꯟꯅꯕ ꯑꯃꯁꯨꯡ ꯄꯨꯟꯁꯤꯗ ꯑꯩꯈꯣꯏꯅ ꯀꯔꯤꯒꯨꯝꯕ ꯐꯠꯇꯕ ꯊꯕꯛ ꯑꯃ ꯇꯧꯒꯦ ꯍꯥꯏ ꯇꯥꯔꯒꯁꯨ ꯑꯩꯈꯣꯏꯅ ꯂꯥꯏꯅꯤꯡ ꯑꯁꯤꯒꯤ ꯒꯤ ꯊ꯭ꯔꯨꯗꯒꯤ ꯑꯩꯈꯣꯏꯅ ꯇꯧꯕ ꯉꯝꯃꯝꯗꯕ ꯍꯥꯏꯕꯗꯤ ꯑꯩꯈꯣꯏꯅ ꯏꯁꯣꯔꯒ ꯅꯛꯅꯔꯕꯗꯤ ꯑꯩꯈꯣꯏꯅ ꯑꯐꯕ ꯋꯥꯈꯜꯂꯣꯟ ꯈꯟꯕ ꯍꯥꯏꯕꯁꯤꯅ ꯑꯩꯈꯣꯏꯒꯤ ꯄꯨꯟꯁꯤꯗ ꯑꯍꯣꯡꯕ ꯀꯌꯥ ꯑꯃ ꯂꯥꯛꯍꯟꯅꯕꯒꯤ ꯃꯆꯥꯛ ꯑꯃ ꯑꯣꯏꯍꯜꯂꯤ